ꯑꯩꯅ ꯖꯣꯚꯤꯁ ꯀꯝꯄꯦꯅꯤꯒꯤ ꯐꯦꯁ ꯋꯥꯁ ꯑꯃ ꯂꯩꯔꯒ ꯁꯤꯖꯤꯟꯅꯩ ꯁꯥꯕ ꯃꯇꯝꯁꯨ ꯑꯣꯏꯕꯅꯤꯅ ꯁꯨꯝ ꯐꯦꯁ ꯋꯥꯁꯁꯦ ꯑꯩ ꯀꯥꯂꯦꯟꯒ ꯆꯥꯟꯅꯕ ꯃꯑꯣꯡꯗ ꯁꯤꯖꯤꯟꯅꯒꯦꯅ ꯈꯜꯂꯒ ꯁꯝꯃꯔꯒꯤ ꯑꯣꯏꯕ ꯋꯥꯇꯔꯗ ꯕꯦꯁ ꯇꯧꯕ ꯖꯣꯚꯤꯁ ꯀꯝꯄꯦꯅꯤꯒꯤ ꯐꯦꯁ ꯋꯥꯁ ꯑꯁꯤ ꯑꯩꯅ ꯂꯩꯖꯔꯨꯕꯅꯤ ꯑꯗꯨ ꯐꯦꯁ ꯋꯥꯁ ꯑꯁꯤ ꯂꯩꯕꯗ ꯂꯨꯄꯥ ꯆꯥꯝꯃꯔꯤ ꯃꯌꯥꯃꯨꯛ ꯑꯗꯨꯃꯥꯏꯅ ꯄꯤ ꯑꯗꯨꯒ ꯐꯦꯁ ꯋꯥꯁ ꯑꯁꯤ ꯁꯤꯖꯤꯟꯅꯔꯨꯕꯗ ꯑꯩꯒꯤ ꯑꯣꯏꯅꯗꯤ ꯌꯥꯝ ꯆꯥꯟꯅꯗ꯭ꯔꯦ ꯑꯩꯉꯣꯟꯗ ꯌꯥꯝ ꯅꯨꯡꯉꯥꯏꯇ꯭ꯔꯦ ꯑꯗꯨꯛꯀꯤ ꯃꯇꯤꯛ ꯃꯥꯏꯗ ꯁꯥꯒꯠꯄ ꯄꯣꯛꯍꯜꯂꯦ ꯑꯗꯨꯒ ꯁꯥꯒꯠꯄꯗ ꯅꯠꯇꯅ ꯃꯥꯏꯁꯤꯗꯁꯨ ꯑꯩꯈꯣꯏꯒꯤ ꯈꯖꯥꯏ ꯑꯅꯤꯃꯛꯇ ꯑꯉꯥꯡ ꯑꯉꯥꯡꯕ ꯍꯥꯏꯕꯗꯤ ꯌꯥꯝꯅ ꯁꯥꯒꯠꯄꯅ ꯃꯔꯝ ꯑꯣꯏꯔꯒ ꯉꯥꯛꯁꯪ ꯉꯥꯡꯕꯗꯣ ꯑꯗꯨꯒꯨꯝꯕꯁꯨ ꯃꯌꯥꯝ ꯊꯣꯛꯍꯜꯂꯦ ꯑꯗꯨꯒ ꯐꯦꯁ ꯋꯥꯁꯇꯨ ꯁꯤꯖꯤꯟꯅꯔꯨꯕꯁꯤꯗꯒꯤ ꯃꯥꯏꯗꯨꯁꯨ ꯌꯥꯝꯅ ꯗ꯭ꯔꯥꯏ ꯑꯣꯏꯕꯗꯣ ꯑꯗꯨꯒꯨꯝꯕ ꯑꯃꯁꯨ ꯑꯩꯉꯣꯟꯗ ꯐꯥꯎꯍꯟꯕ ꯍꯥꯏ ꯇꯥꯔꯦ ꯑꯗꯣ ꯃꯥꯏꯗꯣ ꯗ꯭ꯔꯥꯏ ꯑꯣꯏꯔꯕꯅꯤꯅ ꯑꯗꯒꯤ ꯁꯥꯒꯠꯄꯗꯨꯅꯁꯨ ꯃꯔꯝ ꯑꯣꯏꯔꯒ ꯑꯅꯤꯃꯛꯇꯣ ꯄꯥꯁꯤꯜꯂꯒ ꯃꯥꯏꯗꯣ ꯑꯩꯉꯣꯟꯗ ꯑꯗꯨꯛꯀꯤ ꯃꯇꯤꯛ ꯅꯨꯡꯉꯥꯏꯇ꯭ꯔꯦ ꯑꯗꯨꯒꯤ ꯑꯗꯨꯅ ꯃꯔꯝ ꯑꯣꯏꯔꯒ ꯑꯩ ꯖꯣꯚꯤꯁ ꯀꯝꯄꯦꯅꯤꯒꯤ ꯐꯦꯁ ꯋꯥꯁ ꯑꯁꯤ ꯁꯤꯖꯤꯟꯅꯔꯔꯣꯏ